ꯀꯦꯔꯦꯛꯇꯔ ꯑꯃ ꯁꯦꯝꯒꯠꯄꯗ ꯔꯤꯌꯦꯂꯤꯇꯤꯗ ꯌꯨꯝꯐꯝ ꯑꯣꯏꯔꯒ ꯀꯦꯔꯦꯛꯇꯔꯁꯤ ꯁꯦꯝꯒꯠꯆꯩ ꯃꯤꯑꯣꯏꯕꯁꯤꯡꯒꯤ ꯃꯔꯝꯗ ꯑꯁꯦꯡꯕ ꯋꯥꯔꯤꯁꯤꯡꯉꯛꯇ ꯏꯖꯩ ꯀꯔꯤꯒꯤꯅꯣ ꯍꯥꯏꯕꯗ ꯑꯁꯦꯡꯕ ꯊꯧꯗꯣꯛ ꯋꯥꯊꯣꯛ ꯏꯕꯅ ꯃꯔꯝ ꯑꯣꯏꯔꯒ ꯑꯩꯈꯣꯏꯒꯤ ꯃꯤꯑꯣꯏꯕꯁꯤꯡꯗ ꯑꯦꯋꯥꯔꯅꯦꯁ ꯑꯣꯏꯍꯟꯕ ꯑꯃꯗꯤ ꯇꯨꯡꯗ ꯊꯣꯂꯛꯀꯗꯧꯕ ꯐꯠꯇꯕ ꯃꯌꯥꯝꯗꯒꯤ ꯉꯥꯛꯊꯣꯛꯅꯕꯒꯤꯗꯃꯛꯇ ꯑꯁꯦꯡꯕ ꯑꯆꯨꯝꯕ ꯋꯥꯔꯤꯁꯤ ꯉꯥꯛꯇ ꯏꯖꯒꯅꯤ